ꯑꯩꯅ ꯂꯥꯏ ꯌꯦꯛꯄꯗ ꯑꯦꯀ꯭ꯔꯦꯂꯤꯛ ꯀꯂꯔꯒ ꯄꯣꯁꯇꯔ ꯀꯂꯔꯒ ꯋꯥꯇꯔ ꯀꯂꯔꯒ ꯁꯤꯖꯤꯟꯅꯩ ꯑꯗꯨꯕꯨ ꯑꯅꯝꯕ ꯃꯇꯝꯗꯗꯤ ꯑꯦꯀ꯭ꯔꯦꯂꯤꯛꯀ ꯄꯣꯁꯇꯔ ꯀꯂꯔꯒꯗꯤ ꯁꯤꯖꯤꯟꯅꯖꯩ ꯋꯥꯇꯔ ꯀꯂꯔꯁꯦ ꯑꯩꯉꯣꯟꯗ ꯆꯥꯅꯗꯕ ꯍꯥꯏꯒꯗ꯭ꯔꯥ ꯑꯩꯅ ꯍꯩꯇꯕ ꯍꯥꯏꯒꯗ꯭ꯔꯥ ꯑꯗꯨꯃꯥꯏꯅ ꯑꯣꯏꯅ ꯇꯧꯋꯤ ꯑꯗꯨꯒ ꯑꯦꯀ꯭ꯔꯦꯂꯤꯛꯀ ꯄꯣꯁꯇꯔꯒꯁꯤꯗ ꯑꯩꯅ ꯀꯔꯝ ꯀꯔꯝꯕ ꯀꯝꯄꯅꯤꯒꯤ ꯑꯣꯏꯅ ꯁꯤꯖꯤꯟꯅꯒꯦ ꯍꯥꯏꯔꯒꯗꯤ ꯑꯩꯈꯣꯏꯒꯤ ꯐꯦꯕꯔ ꯀꯥꯁꯇꯜ ꯍꯥꯏꯅ ꯑꯩꯈꯣꯏꯒꯤ ꯀꯝꯄꯅꯤ ꯑꯃ ꯂꯩ ꯑꯗꯨꯒ ꯀꯦꯃꯦꯜ ꯍꯥꯏꯅ ꯀꯝꯄꯅꯤ ꯑꯃ ꯁꯤꯒꯤ ꯀꯝꯄꯅꯤ ꯑꯅꯤꯁꯤꯒꯤ ꯃꯔꯛꯇꯒꯤ ꯑꯩꯅ ꯐꯦꯕꯔ ꯀꯥꯁꯜꯒꯤꯁꯤꯅ ꯍꯦꯟꯅ ꯅꯨꯉꯥꯏꯒꯨꯝ ꯇꯧꯋꯤ ꯑꯩꯉꯣꯟꯗ ꯆꯥꯅꯕ ꯍꯥꯏꯕꯗꯣ ꯑꯣꯏ ꯑꯗꯨꯒ ꯍꯣꯏ ꯍꯨꯖꯤ ꯍꯨꯖꯤꯛꯀꯤ ꯃꯇꯝꯗꯗꯤ ꯑꯩꯅ ꯑꯩꯈꯣꯏꯅ ꯁꯤꯖꯤꯅꯔꯤꯕ ꯀꯂꯔ ꯃꯌꯥꯝ ꯑꯃ ꯑꯗꯒꯤ ꯁꯄ꯭ꯂꯥꯏ ꯃꯌꯥꯝ ꯑꯃ ꯍꯥꯏꯗꯤ ꯕ꯭ꯔꯁꯄꯨ ꯑꯣꯏꯔꯣ ꯀꯂꯔꯕꯨ ꯑꯣꯏꯔꯣ ꯅꯇ꯭ꯔꯒ ꯀꯦꯟꯕꯁꯇꯕꯨ ꯑꯣꯏꯔꯣ ꯁꯤꯒꯩꯁꯦ ꯌꯥꯝꯅ ꯇꯥꯡꯈꯠꯂꯛꯄꯒꯨꯝ ꯑꯣꯏꯅ ꯎꯏ ꯑꯗꯨꯕꯨ ꯑꯩ ꯏꯁꯥꯃꯛꯅ ꯁꯤꯖꯤꯟꯅꯔꯤꯕ ꯀꯝꯄꯅꯤꯈꯩꯁꯤꯗꯤ ꯍꯥꯏꯗꯤ ꯐꯦꯕꯔ ꯀꯥꯁꯜꯒ ꯀꯦꯃꯦꯜꯒꯁꯤꯗꯤ ꯌꯥꯝꯅ ꯇꯥꯡꯕꯗꯤ ꯇꯥꯡꯕꯃꯛꯇꯤ ꯃꯥꯟꯗꯦ ꯑꯩꯒꯤ ꯋꯥꯈꯟꯗ ꯍꯥꯏꯕꯗꯤ ꯏꯂꯥꯏ ꯂꯥꯏꯅ ꯂꯨꯄꯥ ꯆꯧꯉꯥꯒꯤ ꯀꯂꯔ ꯃꯈꯜ ꯃꯈꯜ ꯃꯌꯥꯝ ꯑꯃ ꯐꯪꯉꯤ ꯑꯗꯨꯕꯨ ꯕ꯭ꯔꯁ ꯕ꯭ꯔꯁꯁꯤꯗꯤ ꯌꯥꯝꯅ ꯇꯥꯡꯈꯂꯛꯄꯥ ꯒꯨꯝ ꯇꯧꯋꯤ ꯍꯥꯏ ꯃꯇꯝꯗꯗꯤ ꯑꯩꯅ ꯍꯥꯟꯅꯗꯤ ꯂꯨꯄꯥ ꯀꯨꯟꯊ꯭ꯔꯥꯗ ꯅꯤꯐꯨꯗ ꯂꯧꯔꯝꯕ ꯄꯣꯠꯇꯣ ꯍꯨꯖꯤꯛꯇꯤ ꯂꯨꯄꯥ ꯆꯥꯝꯃ ꯆꯥꯝꯌꯥꯡꯈꯩ ꯑꯣꯏꯅ ꯌꯧꯈ꯭ꯔꯦ ꯑꯗꯨꯅ ꯍꯣꯏ ꯇꯥꯡꯗꯤ ꯇꯥꯡꯈꯠꯂꯛꯄ ꯃꯥꯜꯂꯤ ꯑꯗꯨꯕꯨ ꯃꯈꯜ ꯈꯔꯗꯤ ꯇꯥꯡꯈꯠꯂꯤ ꯍꯥꯏꯗꯤ ꯕ꯭ꯔꯁ ꯀꯩ ꯀꯥꯗꯤ ꯇꯥꯡꯈꯠꯂꯤ ꯑꯗꯨꯒ ꯀꯂꯔꯃꯛꯇꯤ ꯍꯥꯏꯗꯤ ꯐꯦꯕꯔ ꯀꯥꯁꯜꯒꯤ ꯑꯦꯀ꯭ꯔꯦꯂꯤꯛ ꯀꯂꯔꯒ ꯄꯣꯁꯇꯔ ꯀꯂꯔꯒꯩꯁꯤꯗꯤ ꯌꯥꯝꯅ ꯇꯥꯡꯈꯠꯄ ꯍꯥꯏꯗꯨꯗꯤ ꯑꯣꯏꯗ꯭ꯔꯤ